ꯍꯞꯇꯥ ꯑꯃꯒꯤ ꯃꯃꯥꯡꯗ ꯑꯩꯅ ꯑꯥꯏ ꯐꯣꯟ ꯑꯃ ꯂꯩꯔꯨꯏ ꯃꯃꯜꯁꯨ ꯍꯣꯡꯉꯤ ꯑꯩꯅꯁꯨ ꯌꯥꯝꯅ ꯄꯥꯝꯅ ꯂꯩꯔꯨꯕꯅꯤ ꯑꯗꯨꯕꯨ ꯕꯦꯇ꯭ꯔꯤ ꯌꯥꯔꯝꯗ꯭ꯔꯦ ꯕꯦꯇ꯭ꯔꯤꯁꯦ ꯀꯨꯏꯅꯁꯨ ꯆꯠꯇꯦ ꯐꯣꯟꯁꯦ ꯀꯨꯏꯅ ꯄꯥꯏꯕ ꯌꯥꯗꯦ ꯕꯦꯇ꯭ꯔꯤ ꯌꯥꯗ꯭ꯔꯕꯅꯤꯅ ꯑꯩꯅ ꯀꯔꯤꯅꯣꯃ ꯁꯤꯖꯤꯟꯅꯅꯤꯡꯕ ꯃꯇꯝꯗ ꯕꯦꯇ꯭ꯔꯤꯁꯨ ꯀꯨꯏꯅ ꯆꯠꯇ꯭ꯔꯦ ꯑꯗꯨꯒ ꯐꯣꯟꯁꯦ ꯌꯥꯝꯅꯁꯨ ꯅꯨꯡꯉꯥꯏꯇꯦ ꯐꯣꯟꯁꯦ ꯍꯦꯛ ꯄꯥꯏꯕ ꯃꯇꯝꯗ ꯍꯦꯡ ꯆꯠꯄꯁꯨ ꯌꯥꯎꯏ ꯑꯗꯒꯤ ꯁꯤꯖꯤꯟꯅꯕꯗ ꯌꯥꯝ ꯏꯁꯂꯣ ꯑꯣꯏꯕꯁꯨ ꯌꯥꯎꯏ ꯐꯥꯁ ꯑꯣꯏꯗꯕ ꯑꯩꯅ ꯀꯝꯄꯦꯅꯤꯗ ꯀꯝꯄ꯭ꯂꯦꯟ ꯇꯧꯕꯗꯁꯨ ꯀꯝꯄꯦꯅꯤꯅ ꯊꯧꯑꯣꯏꯕꯤꯗꯦ ꯇꯥꯕꯤꯗꯦ ꯑꯗꯨꯅ ꯑꯩ ꯐꯣꯟꯁꯦ ꯂꯩꯔꯨꯕꯗ ꯊꯋꯥꯏ ꯌꯥꯝ ꯅꯨꯡꯉꯥꯏꯇꯦ ꯄꯩꯁꯥ ꯃꯥꯡꯕꯗꯧꯅ ꯈꯜꯂꯦ ꯏꯁꯥꯗ ꯐꯤꯜ ꯑꯣꯏꯅ ꯐꯥꯎꯑꯦ ꯑꯩꯉꯣꯟꯗ ꯐꯣꯟꯁꯦ ꯂꯩꯔꯨꯕꯗ ꯌꯥꯝ ꯅꯨꯡꯉꯥꯏꯇꯕ ꯑꯃ ꯑꯣꯏꯅ ꯐꯥꯎꯈꯤ ꯐꯣꯟꯁꯤꯅ ꯑꯩꯒꯤ ꯋꯥꯈꯜ ꯅꯨꯡꯉꯥꯏꯍꯟꯗꯕ ꯑꯃ ꯑꯣꯏꯔꯦ ꯐꯣꯟꯁꯦ ꯑꯐꯠꯇꯕ ꯐꯣꯟ ꯑꯃ ꯂꯩꯔꯨꯕꯒ ꯆꯞ ꯃꯥꯟꯅꯔꯦ